ꯄꯨꯋꯥꯔꯤꯗ ꯁꯣꯁꯦꯜ ꯋꯥꯀꯔꯁꯤꯡꯅ ꯂꯧꯊꯣꯛꯈꯤꯕ ꯆꯠꯅꯕꯤ ꯅꯠꯇ꯭ꯔꯒꯅ ꯂꯥꯏꯅꯤꯡ ꯂꯥꯏꯁꯣꯟ ꯍꯥꯏꯔꯒꯗꯤ ꯁꯇꯤ ꯙꯔꯃ ꯑꯉꯥꯡ ꯅꯨꯄꯤ ꯍꯥꯠꯄ ꯖꯥꯇꯤꯒꯤ ꯈꯦꯠꯅꯕ ꯅꯨꯄꯤ ꯑꯣꯏꯕꯁꯤꯡꯒꯤ ꯃꯍꯩ ꯃꯁꯤꯡ ꯑꯁꯤꯅꯆꯤꯡꯕꯁꯤꯡ ꯑꯁꯤꯅꯤ ꯑꯀꯛꯅꯕ ꯀꯥꯡꯂꯨꯞ ꯈꯔꯗ ꯑꯀꯥꯏꯕ ꯄꯤꯕ ꯂꯥꯏꯅꯤꯡ ꯂꯥꯏꯁꯣꯟꯒꯤ ꯃꯇꯥꯡꯗ ꯑꯩꯒꯤ ꯀꯔꯤ ꯃꯣꯠ ꯂꯩꯕꯒꯦ ꯍꯥꯏꯔꯒꯗꯤ

ꯅꯨꯄꯤꯅꯤ ꯍꯥꯏꯕ ꯈꯪꯂꯛꯄꯗꯒꯤ ꯅꯨꯡꯁꯤꯅ ꯇꯧꯕꯤꯗꯕ ꯍꯥꯏꯕꯁꯤ ꯌꯥꯝꯅ ꯐꯠꯇꯕ ꯊꯧꯑꯣꯡ ꯑꯃꯅꯤ ꯖꯥꯇꯤꯒꯤ ꯈꯦꯠꯅꯕꯗ ꯖꯥꯇꯤ ꯑꯃꯒ ꯑꯃꯒ ꯅꯨꯡꯁꯤꯅꯔꯛꯇꯕ ꯃꯈꯣꯏ ꯃꯁꯦꯜ ꯃꯔꯛꯇ ꯌꯦꯛꯅꯔꯛꯄ ꯖꯥꯇꯤ ꯑꯃ ꯑꯃꯒꯤ ꯃꯔꯛꯇ ꯅꯨꯡꯁꯤꯅꯒꯗꯕ ꯃꯆꯤꯟ ꯃꯅꯥꯎꯒꯨꯝꯅ ꯈꯟꯒꯗꯕ ꯋꯥꯈꯜꯂꯣꯟꯁꯤꯡ ꯑꯗꯨ ꯌꯥꯎꯔꯛꯇꯕꯗꯒꯤꯗꯤ ꯍꯧꯖꯤꯛ ꯃꯇꯝ ꯑꯁꯤꯗ ꯂꯥꯛꯏꯕ ꯑꯍꯣꯡꯕ ꯀꯌꯥ ꯑꯁꯤ ꯑꯁꯤꯅ ꯃꯔꯝ ꯑꯣꯏꯕꯅꯤ ꯍꯥꯏꯅ ꯈꯜꯂꯤ